ꯑꯩꯈꯣꯏꯅ ꯂꯩꯔꯤꯕ ꯃꯐꯝ ꯑꯁꯤꯗ ꯑꯩꯈꯣꯏꯒꯤ ꯂꯣꯜꯗ ꯄꯥꯎ ꯑꯗꯨꯝ ꯐꯪꯉꯤ ꯆꯦꯟꯅꯦꯜ ꯑꯩꯈꯣꯏꯒꯤ ꯏꯂꯣꯜꯒꯤ ꯑꯩꯈꯣꯏ ꯃꯩꯇꯩ ꯂꯣꯜꯒꯤ ꯆꯦꯟꯅꯦꯜꯗ ꯑꯗꯨꯝ ꯄꯥꯎ ꯇꯥꯕ ꯐꯪꯉꯦ ꯑꯗꯨꯒ ꯃꯤꯌꯥꯝꯅꯁꯨ ꯏꯪꯂꯤꯁ ꯍꯤꯟꯗꯤ ꯑꯗꯨꯗꯒꯤꯗꯤ ꯑꯩꯈꯣꯏꯒꯤ ꯃꯩꯇꯩ ꯂꯣꯜꯒꯤ ꯂꯣꯜꯁꯤꯅ ꯉꯥꯡꯕꯒꯤ ꯄꯥꯎꯁꯤꯅ ꯍꯦꯟꯅ ꯇꯥꯕ ꯄꯥꯝꯅꯩ